ꯀꯛꯆꯤꯡ ꯗꯤꯁꯇ꯭ꯔꯤꯛꯁꯤꯗ ꯃꯌꯥꯝꯅ ꯀꯃꯟ ꯑꯣꯏꯅ ꯌꯥꯝ ꯄꯥꯝꯅ ꯆꯥꯅꯕ ꯆꯤꯟꯖꯥꯛꯁꯤꯡ ꯑꯁꯤꯗꯤ ꯏꯔꯣꯟꯕ ꯆꯝꯊꯣꯡ ꯆꯝꯐꯨꯠ ꯁꯤꯡꯖꯨꯁꯤꯡ ꯑꯁꯤꯅꯦꯕ ꯏꯔꯣꯟꯕꯁꯤꯗꯤ ꯑꯩꯈꯣꯏꯅ ꯃꯇꯝ ꯃꯇꯝ ꯃꯇꯝꯗꯨꯒꯤ ꯑꯣꯏꯕ ꯃꯅꯥ ꯃꯁꯤꯡꯁꯤꯡ ꯑꯁꯤ ꯑꯩꯈꯣꯏꯅ ꯐꯨꯠꯂꯅꯤ ꯐꯨꯠꯂꯒ ꯐꯨꯠꯂꯒ ꯐꯖꯅ ꯃꯨꯜꯂꯛꯄ ꯃꯇꯝꯁꯤꯗ ꯑꯩꯈꯣꯏꯅ ꯉꯥꯔꯤ ꯉꯥꯔꯤꯒ ꯃꯣꯔꯣꯛꯀ ꯑꯗꯨꯗꯒꯤ ꯊꯨꯝꯒ ꯃꯤꯛꯁ ꯇꯧꯔꯒ ꯃꯣꯏꯁꯤꯡ ꯑꯁꯤ ꯁꯦꯝꯕꯅꯦꯕ ꯏꯔꯣꯟꯕꯁꯦ ꯑꯗꯨꯗꯩ ꯁꯤꯡꯖꯨꯑꯁꯤꯁꯨ ꯃꯅꯥ ꯃꯁꯤꯡꯅꯤ ꯃꯇꯝ ꯃꯇꯝꯒꯤ ꯑꯣꯏꯅ ꯐꯪꯕ ꯃꯅꯥ ꯃꯁꯤꯡ ꯈꯨꯗꯝ ꯑꯣꯏꯅ ꯍꯥꯏꯔꯕꯗ ꯀꯣꯕꯤ ꯑꯣꯏꯕ ꯌꯥꯏ ꯂꯐꯨ ꯑꯣꯏꯕ ꯌꯥꯏ ꯑꯗꯨꯗꯒꯤ ꯍꯪꯒꯥꯝ ꯑꯣꯏꯕ ꯌꯥꯏ ꯃꯌꯥꯝꯁꯤ ꯑꯩꯈꯣꯏꯅ ꯃꯤꯛꯁ ꯇꯧꯔꯒ ꯁꯦꯝꯃꯒ ꯁꯤꯁꯨ ꯉꯥꯔꯤ ꯐꯥꯔꯃꯦꯟꯇꯦꯠ ꯐꯤꯁ ꯍꯥꯏꯔꯤꯕ ꯉꯥꯔꯤꯑꯁꯤꯒ ꯃꯣꯔꯣꯛꯀ ꯊꯨꯝꯒ ꯅꯣꯏꯈꯥꯏꯔꯒ ꯇꯣꯠꯄꯅꯦꯕ ꯑꯁꯤꯗ ꯃꯁꯤꯗ ꯑꯩꯈꯣꯏ ꯂꯣꯀꯦꯜꯗ ꯐꯪꯕ ꯃꯔꯣꯏ ꯃꯄꯥꯡ ꯃꯌꯥꯝ ꯑꯃꯁꯨ ꯍꯥꯞꯄꯦꯕ ꯃꯅꯝ ꯅꯨꯪꯁꯤꯕ ꯃꯔꯣꯏ ꯃꯄꯥꯡ ꯃꯌꯥꯝ ꯑꯃꯁꯨ ꯍꯥꯞꯄꯤ ꯑꯗꯨꯅ ꯆꯝꯐꯨꯠ ꯆꯝꯐꯨꯠꯁꯤꯁꯨ ꯃꯅꯥ ꯃꯁꯤꯡꯅꯤ ꯏꯆꯝ ꯆꯝꯅ ꯏꯁꯤꯡ ꯑꯁꯥꯕꯗ ꯐꯨꯠꯂꯒ ꯃꯨꯜꯂꯀꯥꯟꯗ ꯀꯅꯥꯒꯨꯝꯕ ꯑꯄꯥꯝꯕꯅ ꯊꯨꯝ ꯈꯔ ꯍꯥꯞꯄꯅꯤ ꯑꯣꯔ ꯅꯠꯇ꯭ꯔꯒꯅ ꯆꯤꯅꯤ ꯈꯔ ꯍꯥꯞꯄꯒ ꯁꯦꯝꯕ ꯄꯣꯠꯅꯦꯕ ꯃꯥꯒꯤ ꯏꯟꯒ꯭ꯔꯤꯗꯦꯟꯁꯤꯡ ꯑꯁꯦ ꯁꯤꯒꯤꯁꯤꯡꯁꯤꯅꯤ ꯀꯛꯆꯤꯡꯗ ꯌꯥꯝ ꯄꯣꯄꯨꯂꯔ ꯑꯣꯏꯅ ꯌꯥꯝ ꯄꯥꯝꯅ ꯆꯥꯅꯔꯤꯕꯁꯤꯡ ꯑꯁꯦ